ꯑꯩꯅ ꯏꯝꯐꯥꯜꯗꯒꯤ ꯒꯣꯍꯥꯇꯤꯗ ꯇꯨ ꯊꯥꯎꯖꯟ ꯇꯣꯏꯟꯇꯤ ꯇꯨ ꯖꯨꯂꯥꯏꯗ ꯆꯠꯂꯤ ꯑꯩꯅ ꯆꯠꯄꯗꯨꯗ ꯄꯩꯁꯥ ꯌꯥꯝꯅ ꯇꯤꯡꯏ ꯃꯔꯝꯗꯤ ꯐ꯭ꯂꯥꯏꯠ ꯇꯤꯀꯦꯠ ꯄꯩꯁꯥ ꯌꯥꯝꯅ ꯇꯥꯡꯏ ꯃꯌꯥꯝꯒꯤ ꯇꯤꯛꯀꯦꯠꯇꯒꯤ ꯑꯩꯒꯤꯅ ꯍꯦꯟꯅ ꯇꯥꯡꯏ ꯆꯠꯀꯗꯕ ꯅꯨꯃꯤꯠ ꯅꯤꯅꯤꯈꯛ ꯉꯥꯏꯔꯤꯉꯩꯗ ꯇꯤꯛꯀꯦꯠ ꯕꯨꯛ ꯇꯧꯕꯅꯤꯅ ꯄꯩꯁꯥ ꯌꯥꯝꯅ ꯆꯪ ꯆꯪꯈꯤꯕꯅꯤ ꯈꯣꯡꯆꯠ ꯑꯗꯨꯗ ꯃꯌꯥꯝꯅ ꯇꯤꯡꯅꯕꯅ ꯂꯤꯁꯤꯡ ꯇꯔꯥꯃꯨꯛꯅꯤ ꯑꯩꯒꯤꯅ ꯂꯤꯁꯤꯡ ꯀꯨꯟꯃꯨꯛ ꯇꯤꯡꯏ ꯒꯣꯍꯥꯇꯤꯒꯤ ꯈ꯭ꯔꯤꯁꯇꯥꯤꯌꯥꯟ ꯕꯁꯇꯤꯗ ꯊꯨꯡꯂꯕ ꯃꯇꯨꯡꯗ ꯖꯦꯠꯋꯤꯡꯁꯇ ꯑꯩ ꯆꯍꯤ ꯑꯃꯃꯨꯛ ꯂꯩꯈꯤ ꯖꯦꯠꯋꯤꯡꯁꯀꯤ ꯏꯁꯇꯥꯞꯁꯤꯡꯅ ꯑꯩꯕꯨ ꯑꯐꯕꯇ ꯇꯧꯏ ꯍꯥꯏꯗꯨꯅ ꯑꯩꯅ ꯖꯦꯠꯋꯤꯡꯁꯇ ꯇꯧꯕ ꯈꯨꯗꯤꯡꯃꯛ ꯑꯅꯤꯡꯕꯇ ꯇꯧꯍꯜꯂꯤ